ꯑꯩꯍꯥꯛꯀꯤ ꯈꯨꯟꯅꯥꯏꯒꯤ ꯅꯍꯥꯔꯣꯜꯁꯤꯡꯅ ꯈ꯭ꯋꯥꯏꯗꯒꯤ ꯄꯥꯝꯕ ꯊꯕꯛ ꯇꯧꯐꯝ ꯑꯁꯤꯁꯦ ꯗꯦꯜꯂꯤ ꯑꯣꯏ ꯕꯦꯡꯒꯂꯨꯔꯨ ꯑꯣꯏ ꯕꯣꯝꯕꯦ ꯑꯣꯏ ꯆꯦꯟꯅꯥꯏꯁꯨ ꯑꯣꯏ ꯑꯗꯣ ꯑꯩꯍꯥꯛꯀꯤ ꯅꯍꯥꯔꯣꯜꯁꯤꯡꯁꯦ ꯃꯅꯤꯄꯨꯔꯒꯤ ꯃꯄꯥꯜꯂꯣꯝꯗꯁꯨ ꯂꯩꯕꯁꯨ ꯂꯩꯌꯦ ꯅꯠꯇꯦ ꯏꯟꯗꯤꯌꯥ ꯚꯥꯔꯠꯀꯤ ꯃꯃꯥꯟꯗꯁꯨ ꯂꯩꯕ ꯂꯩꯌꯦꯕ ꯁ꯭ꯋꯤꯠꯖꯔꯂꯦꯟꯁꯨ ꯂꯩꯌꯦ ꯗꯨꯕꯥꯏꯁꯨ ꯂꯩꯌꯦ ꯆꯥꯏꯅꯥꯁꯨ ꯂꯩꯌꯦ ꯑꯗꯨꯃꯥꯏꯅ ꯂꯩꯌꯦ ꯑꯗꯨ ꯃꯣꯏꯅ ꯑꯩꯍꯥꯛꯀꯤ ꯖꯤꯜꯂꯥꯗ ꯑꯩꯍꯥꯛꯀꯤ ꯏꯁꯇꯦꯠꯇ ꯂꯩꯉꯥꯛꯀꯤ ꯊꯕꯛ ꯐꯪꯗꯕ ꯑꯃꯨꯛꯀꯁꯨ ꯂꯩꯉꯥꯛꯀꯤ ꯅꯠꯇꯕꯅ ꯄ꯭ꯔꯥꯏꯕꯦꯠꯀꯤ ꯑꯣꯏꯔꯁꯨ ꯑꯗꯨꯝ ꯐꯪꯅꯕ ꯍꯥꯏꯇꯥꯏ ꯑꯗꯨꯒꯤ ꯅꯍꯥꯔꯣꯜꯁꯤꯡꯅ ꯑꯥ ꯂꯣꯝ ꯆꯠꯂꯒ ꯁꯦꯜꯁ ꯑꯦꯛꯁꯤꯀ꯭ꯌꯨꯇꯤꯞ ꯑꯣꯏꯕ ꯏꯁꯇꯣꯔꯔꯨꯝꯒꯨꯝꯕꯗ ꯃꯣꯏꯅ ꯊꯕꯛ ꯇꯧꯕ ꯅꯠꯇꯔꯒꯅ ꯄꯥꯂꯔ ꯕ꯭ꯌꯨꯇꯤ ꯄꯥꯂꯔꯗ ꯅꯠꯇ꯭ꯔꯒ ꯃꯣꯗꯦꯜꯁꯨ ꯑꯣꯏꯕ ꯑꯗꯨꯃꯥꯏꯅ ꯑꯣꯏꯕꯁꯨ ꯌꯥꯝ ꯂꯩ ꯑꯃꯨꯛꯀꯁꯨ ꯑꯦꯌꯥꯔꯄꯣꯔꯠꯀꯤ ꯊꯕꯛ ꯇꯧꯕ ꯑꯗꯨꯁꯨ ꯌꯥꯝ ꯂꯩꯌꯦꯕ ꯑꯩꯍꯥꯛꯀꯤ ꯅꯍꯥꯔꯣꯜꯁꯤꯡꯁꯦ ꯍꯧꯖꯤꯛꯀꯥꯟꯁꯦ ꯑꯗꯨꯝ ꯃꯄꯥꯜꯂꯣꯝꯗ ꯆꯠꯂꯒ ꯃꯄꯥꯟꯂꯣꯝꯗ ꯂꯩꯔꯒ ꯊꯕꯛꯇꯨ ꯇꯧꯕ ꯑꯗꯨ ꯇꯧꯈ꯭ꯔꯦ ꯍꯧꯖꯤꯛꯇꯤ ꯈꯨꯟꯗꯗꯤ ꯃꯤ ꯀꯅꯥꯁꯨ ꯂꯩꯇꯦ ꯏꯆꯤꯛ ꯆꯤꯛꯅ ꯂꯩꯕꯁꯨ ꯈꯨꯟꯗ ꯁꯨꯃꯥꯏꯅ ꯃꯇꯝꯗꯁꯨ ꯌꯥꯎꯋꯦ ꯑꯗꯨꯝ ꯈ꯭ꯔꯤꯁꯃꯥꯁꯀꯤ ꯀꯨꯝꯍꯩ ꯃꯇꯝꯗꯗꯤ ꯍꯣꯏ ꯂꯣꯏꯅꯃꯛ ꯈꯨꯟꯗ ꯂꯥꯛꯄꯅꯤ ꯑꯗꯨꯕꯨ ꯃꯇꯝ ꯀꯨꯏꯅ ꯂꯥꯛꯇꯕꯁꯨ ꯂꯩꯌꯦ ꯑꯥ ꯃꯄꯥꯜꯂꯣꯝꯗ ꯂꯩꯔꯒꯀꯣ ꯑꯗꯨꯒꯤ ꯃꯣꯏꯁꯦ ꯃꯣꯏꯒꯤ ꯊꯕꯛꯁꯦ ꯁꯦꯜꯁ ꯑꯦꯛꯁꯤꯀ꯭ꯌꯨꯇꯤꯞꯇꯁꯨ ꯑꯦꯌꯥꯔꯄꯣꯔꯠꯇ ꯑꯦꯌꯥꯔꯄꯣꯔꯠ ꯏꯁꯇꯥꯐ ꯑꯣꯏꯕ ꯑꯃꯨꯛꯀ ꯕ꯭ꯌꯨꯇꯤ ꯄꯂꯔ ꯑꯣꯏꯕ ꯑꯗꯨꯒꯨꯝꯕ ꯌꯥꯝ ꯂꯩꯌꯦ